ꯚꯥꯔꯠꯀꯤ ꯈ꯭ꯋꯥꯏꯗꯒꯤ ꯃꯔꯨꯑꯣꯏꯕ ꯀꯨꯝꯍꯩꯁꯤꯡ ꯑꯃꯁꯨꯡ ꯁꯨꯇꯤꯁꯤꯡ ꯍꯥꯏꯔꯒꯗꯤ ꯇ꯭ꯋꯦꯟꯇꯤ ꯁꯤꯛꯁ ꯖꯅ꯭ꯋꯥꯔꯤ ꯔꯤꯄ꯭ꯂꯥꯕꯤꯛ ꯗꯦ ꯐꯤꯞꯇꯤꯟ ꯑꯣꯒꯁ ꯏꯟꯗꯤꯄꯦꯟꯗꯦꯟ ꯗꯦ ꯁꯦꯀꯦꯟ ꯑꯣꯛꯇꯣꯕꯔ ꯒꯥꯟꯙꯤ ꯖꯦꯟꯇꯤ ꯑꯗꯨꯗꯒꯤꯗꯤ ꯃꯔꯨꯑꯣꯏꯕ ꯀꯨꯝꯍꯩꯁꯤꯡ ꯍꯥꯏꯔꯒꯗꯤ ꯚꯥꯔꯠ ꯑꯁꯤꯗꯤ ꯐꯨꯔꯨꯞ ꯃꯌꯥꯝ ꯑꯃ ꯄꯨꯟꯁꯤꯜꯂꯒ ꯂꯩꯕꯅ ꯃꯔꯝ ꯑꯣꯏꯗꯨꯅ ꯀꯨꯝꯍꯩ ꯃꯔꯨꯑꯣꯏꯕꯁꯤꯡ ꯄꯜꯂꯕꯗ ꯍꯣꯂꯤ ꯍꯤꯟꯗꯤ ꯂꯥꯏꯅꯤꯡ ꯆꯠꯄꯁꯤꯡꯒꯤ ꯌꯥꯝꯅ ꯃꯔꯨꯑꯣꯏꯕ ꯀꯨꯝꯍꯩ ꯑꯁꯤ ꯍꯣꯂꯤ ꯑꯁꯤꯅꯤ ꯍꯣꯂꯤ ꯑꯁꯤ ꯅꯨꯃꯤꯠ ꯃꯉꯥꯅꯤ ꯆꯨꯞꯅ ꯄꯥꯡꯊꯣꯛꯅꯩ ꯍꯣꯂꯤ ꯅꯨꯃꯤꯠꯁꯤꯡ ꯑꯁꯤꯗ ꯃꯌꯥꯝꯅ ꯃꯈꯣꯏꯒꯤ ꯂꯥꯏꯁꯪꯗ ꯇꯦꯝꯄꯜ ꯑꯗꯨꯗ ꯆꯠꯇꯨꯅ ꯍꯩꯂꯩ ꯉꯝꯖꯕ ꯀꯌꯥ ꯑꯃ ꯀꯠꯇꯨꯅ ꯂꯥꯏ ꯈꯨꯔꯨꯝꯅꯩ ꯑꯗꯨꯗꯒꯤꯗꯤ ꯏꯃꯨꯡ ꯃꯅꯨꯡ ꯌꯥꯝꯅ ꯅꯨꯡꯁꯤ ꯆꯥꯟꯅꯅ ꯑꯐꯕ ꯑꯅꯧꯕ ꯑꯍꯟꯕ ꯐꯤꯔꯣꯜ ꯁꯦꯠꯇꯨꯅ ꯍꯔꯥꯎ ꯇꯌꯥꯝꯅ ꯂꯩꯃꯤꯟꯅꯩ ꯍꯣꯂꯤ ꯑꯁꯤꯅ ꯃꯌꯥꯝꯕꯨ ꯑꯃꯠꯇ ꯑꯣꯏꯕꯒꯤ ꯋꯥꯈꯜꯂꯣꯟ ꯑꯃꯁꯨ ꯆꯦꯜꯍꯜꯂꯤ ꯑꯗꯨꯗꯒꯤꯗꯤ ꯃꯨꯁꯂꯤꯝ ꯂꯥꯏꯅꯤꯡ ꯆꯠꯄꯁꯤꯡꯒꯤꯅ ꯏꯠ ꯍꯥꯏꯕ ꯀꯨꯝꯍꯩ ꯑꯁꯤ ꯃꯈꯣꯏꯒꯤꯗꯤ ꯌꯥꯝꯅ ꯃꯔꯨꯑꯣꯏꯕ ꯀꯨꯝꯍꯩꯅꯤ ꯀꯨꯝꯍꯩ ꯑꯁꯤꯅ ꯏꯃꯨꯡ ꯃꯅꯨꯡ ꯍꯔꯥꯎ ꯇꯌꯥꯝꯅ ꯄꯨꯟꯃꯤꯟꯅꯗꯨꯅ ꯃꯈꯣꯏꯒꯤ ꯂꯥꯏꯁꯪ ꯃꯣꯛꯁ ꯑꯗꯨꯗ ꯆꯠꯇꯨꯅ ꯍꯔꯥꯎ ꯇꯌꯥꯝꯕ ꯐꯣꯡꯗꯣꯛꯇꯨꯅ ꯀꯣꯟꯅꯗꯨꯅ ꯃꯈꯣꯏꯒꯤ ꯂꯥꯏ ꯑꯗꯨꯕꯨ ꯅꯤꯡꯏ ꯃꯈꯣꯏꯒꯤ ꯑꯔꯩ ꯑꯔꯩꯕ ꯉꯝꯖꯕ ꯀꯌꯥ ꯀꯠꯇꯨꯅ ꯍꯔꯥꯎ ꯇꯌꯥꯝꯅ ꯄꯥꯡꯊꯣꯛꯅꯩ ꯃꯨꯁꯂꯤꯝ ꯏꯆꯤꯟ ꯏꯅꯥꯎꯁꯤꯡꯅꯁꯨ ꯃꯈꯣꯏꯒ ꯖꯥꯠ ꯃꯥꯟꯟꯗꯕ ꯃꯌꯥꯝ ꯃꯈꯣꯏꯒꯤ ꯃꯔꯨꯞ ꯃꯄꯥꯡꯁꯤꯡꯕꯨ ꯀꯧꯗꯨꯅ ꯆꯥꯛ ꯆꯔꯥ ꯑꯃꯃꯝ ꯑꯣꯏꯔꯕꯁꯨ ꯄꯤꯖꯅꯩ ꯃꯁꯤꯒꯤ ꯋꯥꯈꯜꯂꯣꯟꯁꯤꯅ ꯑꯩꯈꯣꯏꯁꯤ ꯑꯃꯃꯠꯇ ꯑꯣꯏꯅ ꯍꯤꯡꯃꯤꯟꯅꯒꯗꯕꯅꯤ ꯍꯥꯏꯕꯒꯤ ꯋꯥꯈꯜꯂꯣꯟ ꯑꯃꯁꯨ ꯎꯠꯍꯜꯂꯤ ꯈ꯭ꯔꯤꯁꯇꯦꯟ ꯙꯔꯃ ꯆꯠꯄꯁꯤꯡꯒꯤ ꯈ꯭ꯋꯥꯏꯗꯒꯤ ꯃꯔꯨꯑꯣꯏꯕ ꯀꯨꯝꯍꯩ ꯍꯥꯏꯔꯒꯗꯤ ꯈ꯭ꯔꯤꯁꯃꯥꯁ ꯑꯁꯤꯅꯤ ꯈ꯭ꯔꯤꯁꯃꯥꯁ ꯍꯥꯏꯕꯁꯤ ꯇ꯭ꯋꯦꯟꯇꯤ ꯐꯥꯏꯚ ꯗꯤꯁꯦꯝꯕꯔ ꯑꯁꯤꯗ ꯆꯍꯤ ꯈꯨꯗꯤꯡꯒꯤ ꯄꯥꯡꯊꯣꯛꯇꯨꯅ ꯂꯥꯛꯏ ꯈ꯭ꯔꯤꯁꯃꯥꯁ ꯍꯥꯏꯔꯒꯗꯤ ꯈ꯭ꯔꯤꯁꯇꯦꯟꯁꯤꯡꯒꯤ ꯌꯥꯝꯅ ꯃꯔꯨꯑꯣꯏꯕ ꯀꯨꯝꯍꯩ ꯑꯃꯅꯤ ꯀꯨꯝꯍꯩ ꯑꯁꯤꯗ ꯄꯥꯁꯇꯔꯁꯤꯡ ꯃꯤꯁꯟꯅꯔꯤꯁꯤꯡꯅ ꯏꯁꯣꯔꯒꯤ ꯋꯥꯄꯥꯎꯕꯨ ꯁꯟꯗꯣꯛꯏ ꯋꯥꯄꯥꯎ ꯁꯟꯗꯣꯛꯄ ꯑꯗꯨꯗ ꯈ꯭ꯔꯤꯁꯃꯥꯁ ꯍꯥꯏꯕꯒꯤ ꯑꯔꯊ ꯑꯁꯤꯗꯤ ꯖꯤꯁꯨ ꯈ꯭ꯔꯤꯁꯇ ꯑꯁꯤ ꯑꯩꯈꯣꯏ ꯃꯌꯥꯝꯒꯤꯗꯃꯛꯇ ꯇꯥꯏꯕꯪꯄꯥꯟ ꯑꯁꯤꯗ ꯂꯥꯛꯇꯨꯅ ꯑꯩꯈꯣꯏꯒꯤ ꯄꯥꯞꯀꯤꯗꯃꯛꯇ ꯁꯤꯕꯤꯅꯕꯒꯤꯗꯃꯛ ꯄꯥꯡꯊꯣꯛꯄ ꯀꯨꯝꯍꯩꯅꯤ ꯍꯥꯏꯕꯒꯤꯗꯃꯛꯇ ꯈ꯭ꯔꯤꯁꯇꯦꯟꯁꯤꯡꯒꯤ ꯌꯥꯝꯅ ꯃꯔꯨꯑꯣꯏꯕ ꯀꯨꯝꯍꯩ ꯑꯃ ꯑꯣꯏꯅ ꯂꯧꯅꯩ ꯍꯥꯏꯔꯤꯕ ꯀꯨꯝꯍꯩ ꯑꯁꯤꯅ ꯑꯩꯈꯣꯏꯒꯤ ꯋꯥꯈꯜꯂꯣꯟꯁꯤ ꯑꯃꯠꯇ ꯑꯣꯏꯅ ꯄꯨꯟꯁꯤꯟꯗꯨꯅ ꯖꯤꯁꯨ ꯈ꯭ꯔꯤꯁꯅ ꯑꯩꯈꯣꯏꯕꯨ ꯀꯟꯕꯤꯒꯗꯕ ꯀꯣ ꯍꯥꯏꯕꯒꯤ ꯑꯁꯥ ꯑꯃꯁꯨ ꯐꯥꯎꯍꯜꯂꯒ ꯑꯩꯈꯣꯏꯗ ꯌꯥꯝꯅ ꯍꯔꯥꯎ ꯅꯨꯡꯉꯥꯏꯕ ꯄꯨꯛꯅꯤꯡꯗ ꯌꯥꯝꯅ ꯆꯥꯎꯊꯣꯛꯆꯅꯤꯡꯉꯥꯏ ꯑꯣꯏꯕ ꯑꯃꯁꯨ ꯄꯣꯛꯍꯜꯂꯤ ꯃꯁꯤ ꯈꯜꯂꯨꯔꯒ ꯃꯌꯥꯝꯁꯤ ꯙꯔꯃ ꯑꯇꯣꯞ ꯑꯇꯣꯞꯄ ꯃꯌꯥꯝꯁꯤꯡꯗꯁꯨ ꯍꯦꯟꯅ ꯁꯟꯗꯣꯛꯅꯤꯡꯕ ꯋꯥꯈꯜꯂꯣꯟ ꯑꯃꯁꯨ ꯄꯣꯛꯍꯜꯂꯤ ꯁꯟꯗꯣꯛꯇꯨꯅ ꯍꯦꯟꯅ ꯅꯨꯡꯁꯤ ꯆꯥꯟꯅꯅ ꯑꯩꯈꯣꯏ ꯃꯌꯥꯝ ꯑꯁꯤ ꯑꯍꯤꯡꯕ ꯏꯁꯣꯔ ꯑꯗꯨꯕꯨ ꯂꯧꯁꯤꯜꯂꯒ ꯃꯍꯥꯛꯀꯤ ꯃꯆꯥꯅꯨꯄꯥ ꯖꯤꯁꯨ ꯈ꯭ꯔꯤꯁꯇꯅ ꯀꯟꯕꯤꯕ ꯐꯪꯕ ꯊꯋꯥꯏ ꯑꯃꯃꯝ ꯑꯣꯏꯃꯤꯟꯅꯔꯁꯤ ꯍꯥꯏꯕꯒꯤ ꯋꯥꯈꯜꯂꯣꯟ ꯑꯃꯁꯨ ꯄꯣꯛꯍꯜꯂꯤ ꯃꯁꯤꯗ ꯅꯠꯇꯅ ꯑꯇꯣꯞ ꯑꯇꯣꯞꯄ ꯖꯥꯠꯁꯤꯡꯒꯤ ꯀꯨꯝꯍꯩ ꯃꯌꯥꯝ ꯑꯃꯁꯨ ꯂꯩꯔꯤ ꯃꯤꯡ ꯑꯣꯏꯅ ꯄꯜꯂꯕꯗ ꯕꯤꯍꯨ ꯍꯥꯔꯕꯦꯁꯇꯤꯡ ꯃꯇꯝꯗ ꯄꯥꯡꯊꯣꯛꯅꯕ ꯀꯨꯝꯍꯩ ꯑꯃꯅꯤ ꯃꯁꯤꯁꯨ ꯌꯥꯝꯅ ꯃꯔꯨꯑꯣꯏꯕ ꯚꯥꯔꯠꯀꯤ ꯀꯨꯝꯍꯩꯁꯤꯡꯒꯤ ꯃꯅꯨꯡꯗ ꯑꯃꯅꯤ